ꯉꯔꯥꯡ ꯑꯩꯅ ꯐꯣꯟ ꯑꯃ ꯂꯩꯕꯅꯦ ꯑꯦ ꯝꯥꯏ ꯅꯣꯠ ꯇꯦꯟ ꯍꯥꯏꯕ ꯑꯃ ꯑꯗꯨ ꯍꯥꯟꯅ ꯄꯥꯏꯔꯝꯕ ꯐꯣꯟ ꯑꯩꯒꯤ ꯁꯝꯁꯡꯗꯨꯒꯗꯤ ꯌꯥꯝꯅ ꯈꯦꯠꯅꯈ꯭ꯔꯦ ꯑꯩ ꯍꯥꯟꯅ ꯄꯥꯏꯅꯕꯗꯨꯗꯤ ꯆꯞꯄ ꯈꯣꯠꯄ ꯏꯁꯀ꯭ꯔꯤꯟ ꯔꯦꯀꯣꯔꯠ ꯇꯧꯕꯐꯥꯎ ꯚꯤꯗꯤꯌꯣ ꯔꯦꯀꯣꯔꯠ ꯇꯧꯕꯐꯥꯎ ꯑꯗꯨꯗꯩ ꯀꯦꯃꯦꯔꯥꯁꯨ ꯌꯥꯝ ꯁꯦꯡꯗꯕꯅꯤ ꯑꯗꯨꯗꯣ ꯍꯟꯗꯛ ꯑꯅꯧꯕ ꯂꯤꯁꯤꯡ ꯇꯔꯥꯈꯛꯇꯁꯨ ꯄꯤ ꯑꯦ ꯃꯥꯏ ꯅꯣꯠ ꯇꯦꯟ ꯑꯃ ꯂꯩꯔꯨꯕꯅꯤ ꯑꯗꯨꯗꯤ ꯀꯦꯃꯦꯔꯥ ꯑꯣꯏꯔꯣ ꯁꯦꯡꯉꯦ ꯐꯣꯟꯁꯨ ꯌꯥꯝ ꯏꯁꯃꯨꯠ ꯑꯣꯏꯅ ꯅꯨꯡꯉꯥꯏꯔꯦ ꯑꯗꯨꯒ ꯐꯣꯟꯁꯨ ꯌꯥꯝ ꯂꯨꯝꯗꯅ ꯑꯗꯨꯝ ꯌꯥꯡꯇꯛ ꯇꯧꯔꯒ ꯍꯦꯟꯗꯤ ꯑꯣꯏꯔꯒ ꯄꯥꯏꯕꯗ ꯌꯥꯝ ꯅꯨꯡꯉꯥꯏ